ꯍꯜꯂꯣ ꯑꯥꯎ ꯍꯥ ꯑꯧ ꯌꯥꯝ ꯅꯨꯡꯉꯥꯏꯔꯒ ꯂꯩꯌꯦ ꯀꯔꯤꯁꯨ ꯇꯧꯗꯦ ꯑꯗꯨꯝ ꯇꯤ ꯚꯤꯒ ꯌꯦꯡꯂꯒ ꯂꯩꯌꯦ ꯍꯣꯏ ꯈ꯭ꯔꯤꯁꯃꯥꯁꯇꯗꯤ ꯀꯨꯝꯁꯤꯗꯤ ꯈꯔ ꯇꯣꯉꯥꯟꯅ ꯍꯥꯥꯟꯅꯗꯤꯒꯤ ꯇꯣꯉꯥꯟꯅ ꯂꯩꯁꯤ ꯇꯧꯁꯤꯔꯥ ꯈꯜꯂꯒ ꯂꯩꯌꯦ ꯅꯣꯏꯗꯤ ꯀꯗꯥꯏꯗ ꯇꯧꯒꯦꯔꯣ ꯁꯣꯝꯗꯗꯤ ꯅꯨꯡꯉꯥꯏꯇꯦ ꯈꯨꯟ ꯈꯨꯟ ꯈꯨꯟꯗ ꯆꯠꯁꯤꯅ ꯑꯩꯈꯣꯏ ꯈꯨꯟꯗ ꯈ꯭ꯔꯤꯁꯃꯥꯁꯇꯗꯤ ꯈꯨꯟꯅ ꯍꯦꯟꯅ ꯅꯨꯡꯉꯥꯏꯕꯅꯦꯕ ꯃꯥꯟꯅꯤ ꯃꯥꯟꯅꯤ ꯀꯔꯤ ꯈꯟꯕ꯭ꯔꯣ ꯆꯠꯁꯦ ꯑꯩꯈꯣꯏ ꯈꯨꯟꯗ

ꯆꯠꯅꯤꯡꯉꯥꯏ ꯇꯧꯔꯣ ꯌꯦꯡꯒꯅꯨ ꯆꯠꯃꯤꯟꯅꯁꯤ ꯀꯨꯝꯁꯤꯗꯤ ꯅꯣꯡꯃ ꯑꯗꯁꯨ ꯈ꯭ꯔꯤꯁꯃꯥꯁ ꯈꯨꯟꯗ ꯌꯥꯎꯍꯧꯗꯔꯦ ꯀꯨꯏꯔꯦ ꯑꯗꯨꯅꯤ ꯆꯠꯃꯤꯟꯅꯔꯁꯦ ꯀꯨꯝꯁꯤꯗꯤ ꯑꯩꯈꯣꯏ ꯈꯨꯟꯗ ꯆꯠꯁꯦ ꯑꯗꯨꯕꯨꯗꯤ ꯍꯧꯖꯤꯛꯇꯤ ꯌꯥꯝ ꯋꯥꯠꯂꯦ ꯑꯗꯨ ꯐꯖꯅ ꯄ꯭ꯔꯨꯕꯦꯜ ꯇꯧꯔꯒ ꯂꯣꯏꯔꯦꯅ ꯍꯣꯏ ꯌꯥꯏ ꯌꯥꯏ ꯌꯥꯏ ꯄꯨꯔꯣ ꯌꯥꯏ ꯍꯣꯏꯅꯦ ꯈ꯭ꯔꯤꯁꯃꯥꯁ ꯌꯥꯎꯗꯧꯁꯨ ꯂꯩꯕꯅꯤꯅ ꯌꯥꯏꯅꯦ ꯄꯨꯔꯣ ꯄꯨꯔꯒ ꯆꯠꯁꯦ ꯑꯣ ꯌꯥꯏ ꯌꯥꯏ ꯌꯥꯏ ꯄꯨꯁꯤ ꯄꯨꯁꯤ ꯀꯧꯔꯣ

ꯈꯨꯟꯒꯁꯤ ꯀꯔꯝ ꯍꯥꯏꯅ ꯇꯧꯕ꯭ꯔꯥ ꯍꯥꯏꯕꯗꯨ ꯌꯦꯡꯍꯜꯂꯣ ꯑꯗꯨꯗ ꯃꯈꯣꯏꯁꯨ ꯑꯗꯨꯝ ꯃꯁꯥ ꯃꯁꯥꯒꯤ ꯗ꯭ꯌꯨꯇꯤ ꯊꯕꯛ ꯍꯥꯏꯒꯦꯔꯥ ꯑꯗꯨꯝꯍꯥꯏꯅ ꯇꯧꯔꯒ ꯂꯩꯔꯦꯅ

ꯂꯥꯛꯑꯣ ꯅꯈꯣꯏ ꯂꯥꯛꯄꯗꯤ ꯌꯥꯝ ꯍꯔꯥꯎꯒꯅꯦꯕ ꯑꯥ ꯑꯗꯨ ꯄ꯭ꯔꯨꯕꯦꯜ ꯇꯧꯔꯒ ꯆꯠꯃꯤꯟꯅꯁꯦ ꯈ꯭ꯔꯤꯁꯃꯥꯁ ꯀꯨꯝꯁꯤꯗꯤ ꯍꯥꯏꯠ ꯀꯔꯝ ꯇꯧꯍꯟꯁꯤ ꯑꯗꯨꯅ ꯍꯦꯟꯅ ꯅꯨꯡꯉꯥꯏꯒꯅꯤ ꯑꯣ ꯄꯤꯔꯒ ꯃꯈꯣꯏꯁꯨ ꯈꯔ ꯑꯦꯔꯦꯟꯖ ꯇꯧꯍꯟꯁꯦꯕ ꯀꯅꯥꯒꯨꯝꯕꯗꯤ ꯀꯣꯍꯤꯃꯥꯗꯁꯨ ꯂꯩ ꯄꯥꯝꯂꯗꯤ ꯀꯣꯍꯤꯃꯥ ꯂꯩꯌꯦ ꯍꯣꯏ ꯍꯣꯏ ꯍꯣꯏ ꯑꯩꯅ ꯄꯤ ꯄꯤꯒꯤ ꯑꯗꯣ ꯑꯗꯨꯝ ꯄꯥꯎ ꯐꯥꯎꯅꯁꯦ ꯈ꯭ꯔꯤꯁꯃꯥꯁ ꯀꯨꯝꯁꯤꯗꯤ ꯑꯥ ꯐꯖꯅ ꯇꯧꯈꯥꯏꯔꯁꯦꯕ ꯑꯥ ꯑꯧ ꯑꯧ ꯌꯥꯝ ꯅꯨꯡꯉꯥꯏꯔꯦ